ꯋꯥꯟ ꯂꯥꯈ ꯁꯚꯦꯟ ꯊꯥꯎꯖꯟ ꯇꯨ ꯍꯟꯗ꯭ꯔꯦꯠ ꯐꯤꯞꯇꯤ ꯇꯨ ꯂꯥꯈ ꯅꯥꯏꯟꯇꯤ ꯊꯥꯎꯖꯟ ꯐꯥꯏꯚ ꯍꯟꯗ꯭ꯔꯦꯠ ꯐꯣꯔꯇꯤ ꯅꯥꯏꯟ ꯐꯥꯏꯚ ꯂꯥꯈ ꯐꯤꯞꯇꯤ ꯊꯥꯎꯖꯟ ꯊ꯭ꯔꯤ ꯍꯟꯗ꯭ꯔꯦꯠ ꯐꯤꯞꯇꯤ ꯁꯚꯦꯟ ꯂꯥꯈ ꯅꯥꯏꯟꯇꯤ ꯐꯥꯏꯚ ꯊꯥꯎꯖꯟ ꯐꯣꯔ ꯍꯟꯗ꯭ꯔꯦꯠ ꯁꯚꯦꯟꯇꯤ ꯅꯥꯏꯟ ꯂꯥꯈ ꯅꯥꯏꯟꯇꯤ ꯊꯥꯎꯖꯟ ꯐꯥꯏꯚ ꯍꯟꯗ꯭ꯔꯦꯠ ꯅꯥꯏꯟꯇꯤ ꯅꯥꯏꯟ